ꯇꯣꯉꯥꯟ ꯇꯣꯉꯥꯟꯕ ꯃꯐꯝꯁꯤꯡ ꯆꯠꯄꯗ ꯂꯦꯡꯒ꯭ꯋꯦꯖꯀꯤ ꯄ꯭ꯔꯣꯕ꯭ꯂꯦꯝ ꯑꯁꯤ ꯌꯥꯏꯌꯣꯛꯅꯩ ꯑꯩꯍꯥꯛ ꯏꯁꯥꯅ ꯏꯪꯂꯤꯁ ꯉꯥꯡꯖꯔꯕꯁꯨ ꯏꯪꯂꯤꯁ ꯈꯪꯗꯕ ꯍꯤꯟꯗꯤ ꯉꯥꯡꯂꯕꯁꯨ ꯍꯤꯟꯗꯤ ꯈꯪꯗꯕ ꯀꯌꯥ ꯃꯔꯨꯝ ꯊꯦꯡꯅꯖꯩ ꯃꯇꯥꯡ ꯑꯗꯨꯗ ꯑꯩꯍꯥꯛꯅ ꯁꯤꯝꯕꯣꯜ ꯅꯠꯇ꯭ꯔꯒ ꯁꯥꯏꯟ ꯀꯌꯥ ꯇꯧꯔꯒ ꯕꯣꯗꯤ ꯂꯦꯡꯒ꯭ꯋꯦꯖꯁꯤꯡꯅ ꯄꯥꯎ ꯐꯥꯎꯅꯩ